ꯑꯩꯈꯣꯏ ꯑꯩꯈꯣꯏꯒꯤ ꯍꯧꯖꯤꯛ ꯍꯧꯖꯤꯛꯀꯤ ꯑꯣꯏꯅꯗꯤ ꯑꯩꯈꯣꯏꯒꯤ ꯃꯐꯝ ꯑꯁꯤꯗ ꯁꯤꯖꯤꯟꯅꯔꯤꯕ ꯁꯤꯝ ꯑꯗꯨꯗꯤ ꯖꯤꯌꯣ ꯁꯤꯝꯅ ꯏꯍꯦꯟ ꯍꯦꯟꯅ ꯁꯤꯖꯤꯟꯅꯩ ꯑꯗꯨꯒ ꯑꯩꯈꯣꯏꯒꯤ ꯃꯐꯝ ꯑꯗꯨꯗ ꯁꯤꯖꯤꯟꯅꯔꯤꯕ ꯅꯦꯠꯋꯥꯛ ꯑꯁꯤꯁꯨ ꯖꯤꯌꯣꯅ ꯑꯌꯥꯝꯕ ꯑꯣꯏ ꯑꯗꯨꯒ ꯑꯩꯈꯣꯏ ꯍꯧꯖꯤꯛ ꯍꯧꯖꯤꯛ ꯑꯩꯈꯣꯏꯒꯤ ꯑꯁꯤꯗ ꯃꯐꯝ ꯑꯁꯤꯗ ꯃꯈꯣꯏꯒꯤ ꯏꯟꯇꯔꯅꯦꯠ ꯁꯥꯔꯚꯤꯁꯁꯤꯡꯗꯤ ꯂꯩꯇꯦ